ꯑꯩꯅ ꯀꯔꯤꯒꯨꯝꯕ ꯗꯨꯕꯥꯏꯗ ꯆꯠꯄ ꯉꯝꯕ ꯇꯥꯔꯒꯗꯤ ꯑꯩꯅ ꯈꯟꯖꯔꯤꯕ ꯑꯩꯅ ꯋꯥꯔꯤꯕ ꯊꯕꯛ ꯐꯪꯗꯕꯒꯤ ꯑꯋꯥꯕꯁꯤ ꯗꯨꯕꯥꯏꯗ ꯆꯠꯄ ꯇꯥꯔꯒꯗꯤ ꯁꯣꯏꯗꯅ ꯐꯪꯒꯅꯤ ꯍꯥꯏꯕꯒꯤ ꯑꯩꯅ ꯊꯖꯕ ꯑꯃ ꯂꯩ ꯑꯗꯨꯒ ꯑꯩꯅ ꯉꯁꯤ ꯄꯩꯁꯥ ꯄꯥꯏꯗꯗꯅ ꯂꯩꯔꯤꯕ ꯑꯁꯤ ꯊꯕꯛꯇꯨꯃ ꯐꯪꯉꯒ ꯃꯈꯣꯏꯗꯅ ꯀꯔꯦꯟꯁꯤ ꯈꯔ ꯆꯥꯎꯕꯅꯤꯅ ꯊꯕꯛꯇꯨꯃ ꯄꯥꯡꯉꯒ ꯌꯨꯝꯗ ꯌꯨꯝꯒꯤ ꯑꯋꯥꯕ ꯈꯤꯇꯪꯇ ꯑꯣꯏꯔꯕꯁꯨ ꯅꯨꯡꯉꯥꯏꯕ ꯉꯝꯒꯅꯤ ꯍꯥꯏꯕ ꯑꯩꯅ ꯈꯜꯂꯤ ꯑꯗꯨꯅ ꯑꯩ ꯈꯜꯂꯦ